ꯇꯦꯛꯅꯣꯂꯣꯖꯤ ꯍꯥꯏꯕꯁꯦ ꯑꯩꯈꯣꯏ ꯃꯤꯑꯣꯏꯕꯗ ꯌꯥꯝ ꯀꯥꯟꯅꯕ ꯄꯣꯠꯁꯛ ꯑꯃ ꯑꯣꯏ ꯍꯥꯏꯕꯗꯤ ꯇꯦꯛꯅꯣꯂꯣꯖꯤ ꯑꯁꯤ ꯑꯩꯈꯣꯏ ꯃꯐꯝ ꯑꯃꯗꯒꯤ ꯑꯃꯗ ꯄꯥꯎ ꯐꯥꯎꯗꯣꯛ ꯐꯥꯎꯖꯤꯟ ꯑꯗꯨꯝ ꯐꯪꯍꯜꯂꯤ ꯇꯦꯛꯅꯣꯂꯣꯖꯤꯁꯤꯅ ꯑꯗꯨ ꯇꯦꯛꯅꯣꯂꯣꯖꯤ ꯍꯥꯏꯁꯦ ꯑꯩꯈꯣꯏ ꯃꯤꯑꯣꯏꯕꯗ ꯌꯥꯝ ꯑꯗꯨꯃꯛꯀꯤ ꯃꯇꯤꯛ ꯌꯥꯝ ꯀꯥꯟꯅꯔꯦ ꯍꯥꯏꯕꯗꯤ ꯃꯐꯝ ꯑꯃꯗ ꯑꯐꯕ ꯊꯕꯛ ꯐꯠꯇꯕ ꯊꯕꯛ ꯑꯣꯏꯒꯗ꯭ꯔꯥ ꯇꯦꯛꯅꯣꯂꯣꯖꯤꯒꯤ ꯃꯇꯨꯡ ꯏꯟꯅ ꯂꯥꯞꯅ ꯂꯩꯔꯤꯕ ꯃꯤꯑꯣꯏꯕ ꯀꯌꯥꯗ ꯑꯗꯨꯝ ꯎꯕ ꯐꯪꯍꯜꯂꯤ ꯎꯕ ꯇꯥꯕ ꯐꯪꯍꯜꯂꯤ ꯑꯗꯨꯅ ꯇꯦꯛꯅꯣꯂꯣꯖꯤ ꯍꯥꯏꯕꯁꯦ ꯑꯩꯈꯣꯏ ꯑꯦꯚ꯭ꯔꯤ ꯀꯟꯇ꯭ꯔꯤꯗ ꯂꯩꯔꯤꯕ ꯁꯤꯇꯤꯖꯦꯟ ꯀꯌꯥꯁꯨ ꯑꯗꯨꯝ ꯃꯥꯏ ꯈꯨꯗꯣꯡ ꯆꯥꯕ ꯐꯪꯉꯥꯒ ꯇꯦꯛꯅꯣꯂꯣꯖꯤꯅ ꯑꯗꯨꯝ ꯀꯥꯟꯅꯕ ꯌꯥꯝ ꯐꯪꯍꯜꯂꯦ ꯍꯥꯏ ꯐꯥꯏꯅꯥꯟꯁꯤꯌꯦꯜꯗ ꯑꯣꯏꯒꯗ꯭ꯔꯥ ꯑꯩꯈꯣꯏꯒꯤ ꯊꯕꯛꯇ ꯑꯣꯏꯒꯗ꯭ꯔꯥ ꯑꯗꯨꯝ ꯇꯦꯛꯅꯣꯂꯣꯖꯤꯁꯤꯅ ꯑꯗꯨꯝ ꯃꯇꯦꯡ ꯄꯤ ꯑꯗꯨꯅ ꯇꯦꯛꯅꯣꯂꯣꯖꯤ ꯍꯥꯏꯕꯗ ꯅ꯭ꯌꯨꯁ ꯍꯥꯏꯗꯤ ꯃꯦꯟ ꯑꯣꯏꯅ ꯅ꯭ꯌꯨꯁꯇ ꯑꯩꯈꯣꯏꯒꯤ ꯃꯌꯥꯝ ꯐꯣꯀꯁ ꯇꯧꯕ ꯃꯇꯝꯗ ꯑꯩꯈꯣꯏ ꯃꯤꯑꯣꯏꯕ ꯑꯃꯅ ꯑꯃꯒꯤ ꯑꯗꯨꯝ ꯊꯕꯛ ꯀꯌꯥ ꯊꯧꯔꯝ ꯀꯌꯥ ꯑꯗꯨꯝ ꯎꯕ ꯐꯪꯍꯜꯂꯤ ꯑꯗꯨꯅ ꯑꯩꯈꯣꯏꯒꯤ ꯇꯦꯛꯅꯣꯂꯣꯖꯤ ꯍꯥꯏꯕꯁꯦ ꯑꯁꯨꯛꯀꯤ ꯃꯇꯤꯛ ꯗꯦꯔꯀꯥꯔ ꯑꯣꯏ ꯍꯥꯏꯕꯁꯦ ꯁꯤꯁꯤꯅꯤ